ꯍꯂꯣ ꯁꯤꯁꯦ ꯂꯝꯖꯤꯡꯕ ꯀꯦꯞ ꯁꯔꯚꯤꯁ ꯅꯠꯇꯕ꯭ꯔꯥ ꯑꯣ ꯑꯩꯈꯣꯏ ꯍꯌꯦꯡꯁꯦ ꯄꯨꯡ ꯃꯥꯄꯟꯗꯒꯤ ꯄꯤꯛꯅꯤꯛ ꯑꯃ ꯆꯠꯀꯦ ꯇꯧꯕ ꯑꯗꯨ ꯅꯣꯏ ꯅꯣꯏꯒꯤ ꯀꯩꯅꯣ ꯇꯧꯕꯁꯦ ꯅꯣꯏꯒꯤ ꯀꯦꯞ ꯁꯔꯚꯤꯁꯁꯦ ꯃꯤ ꯑꯩꯈꯣꯏ ꯃꯤꯗꯤ ꯐꯦꯃꯤꯂꯤꯗꯤ ꯃꯤ ꯇꯔꯨꯛꯅꯦꯕꯀꯣ ꯑꯗ ꯅꯣꯏꯒꯤ ꯑꯦꯃꯥꯎꯟꯗꯣ ꯑꯩꯅ ꯈꯪꯅꯤꯡꯕ ꯅꯣꯏ ꯁꯔꯚꯤꯁꯇꯣ ꯑꯣ ꯑ ꯃꯤ ꯑꯃꯗ ꯃꯤ ꯃꯔꯤꯗ ꯀꯌꯥ ꯑꯕꯥ ꯃꯤ ꯃꯔꯤꯗ ꯂꯁꯤꯡ ꯑꯃ ꯆꯝꯃꯉꯥ ꯑꯣ ꯑ ꯃꯤ ꯇꯔꯨꯛꯇꯅ ꯃꯤ ꯇꯔꯨꯛꯇ ꯂꯤꯁꯤꯡ ꯑꯍꯨꯝ ꯑꯗꯨꯃꯥꯏꯅ ꯑꯣ ꯅꯣꯏ ꯑꯣꯐꯔ ꯂꯩꯇꯕ꯭ꯔꯣ ꯐꯦꯃꯤꯂꯤ ꯇ꯭ꯔꯤꯞꯅꯤꯅ ꯑꯣꯐꯔ ꯂꯩꯔꯝꯒꯕ ꯈꯟꯕ ꯍꯣ ꯍꯣꯏ ꯎꯝ ꯑꯗꯣ ꯑ ꯑꯩ ꯂꯣꯀꯦꯁꯟꯁꯦ ꯑꯩꯒꯤ ꯃꯤꯡꯅ ꯑꯩ ꯃꯤꯡ ꯍꯥꯟꯅ ꯍꯥꯏꯔꯛꯀꯦꯀꯣ ꯑꯩꯒꯤ ꯃꯤꯡꯅ ꯇꯕꯨꯁꯨꯡ ꯀꯧꯋꯦ ꯑꯗꯨꯒ ꯍꯌꯦꯡ ꯊꯦꯡꯅꯒꯗꯧꯔꯤꯕ ꯃꯐꯝꯁꯦ ꯅꯈꯣꯏꯅ ꯂꯥꯛꯇꯣꯏ ꯃꯐꯝꯁꯦ ꯁꯤꯁꯦ ꯁꯉꯥꯏꯌꯨꯝꯐꯝ ꯑ ꯀꯩꯅꯣꯒꯤ ꯋꯥꯏ ꯀꯦ ꯀꯣꯂꯦꯖꯇꯣ ꯇꯦꯟꯊꯥ ꯂꯝꯈꯥꯏ ꯍꯥꯏꯔꯒꯁꯨ ꯈꯪꯅꯕꯅꯦ ꯑꯗꯨꯗꯩ ꯁꯨꯝꯅ ꯆꯪꯖꯜꯂꯒ ꯗꯥꯝ ꯑꯅ ꯂꯩꯔꯝꯅꯦꯕꯀꯣ ꯎꯝ ꯎꯝ ꯍꯣꯏ ꯑꯗꯨꯗꯅꯦ ꯗꯥꯝꯗ ꯑꯗꯨꯝ ꯂꯦꯞꯄꯝꯃꯣ ꯑꯩꯈꯣꯏ ꯑꯗꯨꯝ ꯊꯣꯛꯂꯛꯇꯣꯏꯅꯦ ꯄꯨꯡ ꯃꯥꯄꯟꯗꯒꯤ ꯆꯠꯁꯦ ꯍꯥꯏꯅꯕꯅꯦꯕꯀꯣ ꯑꯗꯨ ꯅꯪꯗꯤ ꯉꯟꯅ ꯂꯥꯛꯣ ꯑꯗꯨ ꯄꯨꯡ ꯃꯥꯄꯟ ꯖꯁꯇ ꯊꯨꯡꯅꯕ ꯎꯝ ꯍꯣ ꯑꯗꯣ ꯅꯣꯏ ꯅꯣꯏꯒꯤꯗꯨꯗ ꯅꯈꯣꯏꯒꯤ ꯗꯤꯒꯤ ꯃꯅꯨꯡꯗꯨꯗ ꯑꯩꯈꯣꯏꯒꯤ ꯄꯣꯠꯆꯩ ꯈꯔ ꯀꯩꯀꯥ ꯈꯔꯗꯤ ꯍꯥꯞꯄ ꯌꯥꯏꯀꯣ ꯄꯤꯛꯅꯤꯛꯅꯤꯅ ꯍꯌꯦꯡ ꯍꯣꯔꯦꯟ ꯑꯃꯨꯛ ꯃꯅꯝ ꯅꯝꯊꯤ ꯈꯣꯠꯂꯤꯅ ꯍꯥꯏꯔꯛꯑꯗꯤ ꯍꯣꯏ ꯍꯣꯏ ꯃꯤ ꯍꯥꯏꯅꯕꯁꯨ ꯂꯩꯗꯅ

ꯍꯣꯏ ꯐꯔꯦꯅꯦ ꯑꯗꯨꯕꯨ ꯑꯣꯏꯔꯗꯤ ꯌꯥꯝ ꯅꯨꯡꯉꯥꯏꯔꯦ ꯅꯣꯏ ꯅꯣꯏꯗ ꯑ ꯍꯣꯏ ꯍꯣꯏ ꯑꯩꯗꯣ ꯃꯅꯤꯄꯨꯔꯒꯤꯅꯦ ꯀꯦꯞ ꯁꯔꯚꯤꯁ ꯁꯤ ꯈꯛꯇꯔꯥꯅ ꯈꯟꯕꯅꯦꯕꯀꯣ ꯑꯅꯤꯕꯨꯨꯗꯤ ꯂꯩꯌꯦꯕꯀꯣ ꯑꯗꯣ ꯅꯈꯣꯏꯒꯤꯁꯤꯅ ꯁꯔꯚꯤꯁ ꯐꯖꯩꯑꯦꯅ ꯈꯟꯕ ꯍꯣꯏ ꯑꯩꯈꯣꯏ ꯕꯥꯍꯣꯏꯅꯁꯨ ꯍꯥꯏꯕ ꯑꯗꯨꯗꯨꯒꯤ ꯑꯩ ꯇꯧꯔꯛꯄꯅꯦꯕ ꯌꯥꯝ ꯅꯨꯡꯉꯥꯏꯔꯦ ꯑꯗꯨꯗꯤ ꯍꯣ ꯍꯣꯏ ꯎꯝ ꯎꯝ ꯐꯔꯦ ꯐꯔꯦ ꯊꯝꯃꯣ ꯊꯝꯃꯣ ꯍꯌꯦꯡ ꯁꯣꯏꯔꯛꯑꯅꯨꯀꯣ ꯍꯣ ꯍꯣꯏ